ꯄꯥꯝꯕꯤꯁꯤꯡ ꯊꯥꯕꯗ ꯑꯩꯈꯣꯏꯅ ꯑꯩꯈꯣꯏꯒꯤ ꯁꯔꯥꯎꯟꯗꯤꯡ ꯑꯀꯣꯏꯕꯗ ꯂꯩꯕ ꯂꯩꯉꯣꯏꯁꯤꯡ ꯍꯥꯞꯇꯨꯅ ꯁꯤꯖꯤꯟꯅꯩ ꯑꯗꯨꯒ ꯑꯩꯈꯣꯏꯅ ꯐꯔꯇꯤꯂꯥꯏꯖꯔ ꯑꯇꯣꯞꯄ ꯁꯤꯖꯤꯟꯅꯗꯦ ꯄꯥꯝꯕꯤꯁꯤꯡ ꯑꯗꯨꯗ ꯃꯍꯧꯁꯥꯒꯤ ꯑꯣꯏꯕ ꯑꯩꯈꯣꯏꯅ ꯅꯨꯡꯇꯤꯒꯤ ꯀꯤꯆꯦꯟꯗ ꯃꯅꯥ ꯃꯁꯤꯡ ꯁꯦꯝꯈꯤꯕꯒꯤ ꯆꯥꯈꯤ ꯊꯛꯈꯤꯕꯒꯤꯁꯤꯡ ꯑꯗꯨ ꯉꯁꯥꯏꯒꯤ ꯀꯣꯟꯇꯦꯟꯅꯔ ꯑꯃꯗ ꯍꯥꯞꯄꯒ ꯄꯠꯊ ꯄꯨꯝꯊꯍꯜꯂꯒ ꯃꯍꯧꯁꯥꯒꯤ ꯑꯣꯏꯕ ꯑꯣꯔꯒꯥꯅꯤꯛ ꯁꯣꯏꯜ ꯁꯦꯝꯕ ꯁꯦꯝꯗꯨꯅ ꯑꯩꯈꯣꯏꯅ ꯄꯥꯝꯕꯤꯁꯤꯡꯗ ꯍꯥꯞꯄꯤ ꯑꯗꯨ ꯅꯠꯇꯕ ꯑꯇꯣꯞꯄ ꯈꯨꯠꯁꯦꯝꯒꯤ ꯍꯥꯔ ꯅꯠꯇꯕ ꯑꯇꯣꯞꯄ ꯍꯥꯞꯄꯒ ꯁꯤꯖꯤꯟꯅꯗꯦ ꯑꯗꯨꯅ ꯂꯩꯕꯥꯛ ꯂꯩꯍꯥꯎꯗꯤ ꯑꯌꯥꯝꯕꯅ ꯂꯩꯉꯣꯏꯒꯤ ꯑꯣꯏꯕ ꯂꯩꯕꯥꯛ ꯂꯩꯍꯥꯎꯗ ꯁꯤꯖꯤꯟꯅꯩ ꯑꯁꯨ ꯇꯧꯗꯅ ꯄꯥꯝꯕꯤꯁꯤꯡꯒꯤꯗꯃꯛꯇ ꯑꯩꯈꯣꯏꯅ ꯃꯍꯧꯁꯥꯒꯤ ꯑꯣꯏꯕ ꯍꯥꯔ ꯈꯇꯃꯛ ꯁꯤꯖꯤꯟꯅꯩ ꯑꯇꯣꯞꯄ ꯐꯔꯇꯤꯂꯥꯏꯖꯔ ꯌꯥꯎꯕ ꯁꯤꯖꯤꯟꯅꯗꯦ